ꯍꯜꯂꯣ ꯑꯥ ꯀꯅꯥ ꯎꯝ ꯅꯈꯣꯏꯁꯦ ꯃꯤ ꯀꯌꯥꯃꯨꯛ ꯆꯠꯄꯒꯤ ꯀꯃꯥꯏ ꯇꯧꯕꯅꯣ ꯎꯝ ꯕꯁꯇ ꯑꯣꯏꯅ ꯆꯠꯇꯣꯏꯔꯣ ꯅꯠꯇ꯭ꯔꯒꯅ ꯋꯤꯡꯒꯔꯗ ꯑꯣꯏꯅ ꯇꯧꯗꯣꯏꯔꯣ ꯑꯗꯨꯗꯤ ꯃꯤ ꯍꯨꯝꯐꯨ ꯑꯣꯏꯔꯗꯤ ꯕꯁ ꯑꯃꯗꯗꯤ ꯈꯤꯇꯪ ꯅꯨꯡꯉꯥꯏꯕ ꯋꯥꯠꯀꯅꯤꯅꯦ ꯑꯗꯨꯗꯤ ꯆꯥꯅ ꯊꯛꯅꯕꯅ ꯀꯔꯤ ꯄꯥꯝꯃꯤꯕ ꯅꯈꯣꯏ ꯀꯔꯤ ꯈꯟꯅꯔꯤꯕ ꯅꯈꯣꯏꯒꯤ ꯑꯄꯥꯝꯕꯁꯨ ꯈꯔ ꯇꯥꯟꯅꯗ ꯌꯥꯗꯕꯅꯤꯅ ꯑꯣ ꯑꯣ ꯄꯩꯁꯥ ꯅꯨꯡꯁꯥꯁꯤꯅ ꯑꯗꯨꯗꯤ ꯃꯤ ꯑꯃꯒꯤ ꯆꯥꯝꯃꯉꯥ ꯆꯥꯝꯃꯉꯥꯗꯤ ꯋꯥꯠꯃꯟꯒꯗ꯭ꯔꯣ ꯑꯗꯨꯗꯤ ꯅꯈꯣꯏꯒꯤ ꯃꯤ ꯑꯃꯒꯤ ꯆꯥꯇ꯭ꯔꯨꯛ ꯆꯥꯇ꯭ꯔꯨꯛꯁꯦ ꯍꯤꯡꯁꯥꯞ ꯇꯧꯔꯣ ꯑꯗꯨꯒ ꯆꯠꯄꯁꯤꯅ ꯗꯦꯠ ꯀꯌꯥꯗ ꯄꯥꯝꯃꯤꯕ ꯁꯨꯇꯤ ꯂꯩꯕꯗꯨꯗ ꯆꯠꯁꯤꯔꯥ ꯅꯠꯇ꯭ꯔꯒꯅ ꯁ꯭ꯀꯨꯜ ꯇꯥꯏꯃꯤꯡꯗ ꯆꯠꯁꯤꯔꯥ ꯎꯝ ꯌꯥꯏꯅꯦ ꯌꯥꯏꯅꯦ ꯑꯗꯨꯕꯨꯗꯤ ꯑꯩꯈꯣꯏ ꯁꯣꯝꯗ ꯁ꯭ꯀꯨꯜꯒꯤ ꯑꯣꯖꯥꯁꯤꯡꯒ ꯄ꯭ꯔꯤꯟꯁꯤꯄꯥꯜꯒ ꯈꯔ ꯈꯠꯅꯔꯒ ꯑꯗꯨꯕꯨꯗꯤ ꯍꯥꯏꯔꯒꯗꯃꯤꯅꯦ ꯅꯈꯣꯏꯒꯤ ꯆꯠꯄꯒꯤ ꯃꯇꯝꯗꯨꯁꯨ ꯂꯦꯞꯄꯁꯦ ꯆꯠꯅꯤꯡꯉꯤ ꯃꯐꯝꯁꯤꯅ ꯀꯔꯤ ꯀꯔꯤ ꯆꯠꯅꯤꯡꯕ ꯑꯇꯩꯗꯤ ꯑꯁꯨꯝꯕ ꯂꯣꯛꯇꯥꯛ

ꯐꯖꯕ ꯃꯑꯣꯡꯗ ꯃꯤꯅ ꯁ꯭ꯀꯨꯜꯁꯤꯒꯤ ꯏꯖꯠ ꯃꯤꯡꯆꯠꯁꯤ ꯐꯖꯅ ꯊꯝꯅꯕ ꯆꯠꯀꯗꯧꯕꯅꯤ ꯑꯗꯣ ꯅꯈꯣꯏꯒꯤꯁꯤ ꯍꯌꯦꯡ ꯑꯩꯅ ꯁ꯭ꯀꯨꯜ ꯇꯥꯏꯃꯤꯡꯗ ꯑꯣꯖꯥꯁꯤꯡ ꯃꯤꯇꯤꯡ ꯑꯃ ꯂꯩ ꯍꯌꯦꯡ ꯑꯗꯨꯀꯥꯟꯗ ꯄꯨꯊꯣꯔꯛꯑꯒ ꯑꯩ ꯑꯣꯖꯥꯁꯤꯡꯒ ꯈꯟꯅꯔꯒꯦ ꯑꯗꯨꯒꯤ ꯃꯈꯥ ꯇꯥꯕꯗꯨ ꯑꯩꯈꯣꯏ ꯍꯪꯆꯤꯠꯀꯤ ꯑꯦꯁꯦꯝꯕꯜꯗ ꯂꯥꯎꯊꯣꯛꯅꯕ ꯑꯩꯈꯣꯏ ꯑꯣꯖꯥꯁꯤꯡ ꯈꯟꯅꯔꯒꯦ ꯑꯗꯨꯒ ꯆꯥꯕ ꯊꯛꯄꯒꯤꯁꯤ ꯅꯪꯅ ꯍꯥꯏꯔꯤꯗꯨ ꯑꯩꯈꯣꯏꯅ ꯊꯣꯡꯕ ꯊꯥꯛꯇꯅ ꯃꯐꯝ ꯑꯃꯗ ꯂꯩꯁꯤꯟꯈꯤꯕ ꯇꯥꯔꯒꯗꯤ ꯃꯐꯝ ꯑꯅꯤ ꯑꯍꯨꯝ ꯁꯨꯕꯗꯨ ꯉꯝꯃꯣꯏꯑꯕ ꯑꯗꯨꯗꯤ ꯆꯥꯅ ꯊꯛꯅꯤꯡꯉꯥꯏꯗꯨꯅ ꯑꯩꯈꯣꯏ ꯂꯝꯕꯤ ꯆꯠꯄꯗ ꯍꯣꯇꯦꯜꯗꯒꯤꯔꯥ ꯀꯔꯤꯗꯒꯤꯅꯣ ꯑꯃ ꯈꯟꯅꯔꯒ ꯑꯣꯖꯥꯁꯤꯡꯒ ꯇꯧꯅꯤꯡꯉꯥꯏꯒꯤ ꯇꯧꯔꯛꯑꯒꯦ ꯑꯗꯨ ꯍꯣꯏ ꯍꯣꯏ ꯐꯔꯦ ꯐꯔꯦ ꯍꯌꯦꯡ ꯑꯝꯇ ꯈꯟꯅꯔꯛꯈꯤꯒꯦꯀꯣ ꯎꯝ ꯍꯣꯏ ꯍꯣꯏ ꯍꯣꯏ